ꯇꯦꯛꯅꯣꯂꯣꯖꯤꯅ ꯑꯥꯔꯠ ꯏꯟꯗꯁꯇ꯭ꯔꯤ ꯑꯃꯁꯨꯡ ꯑꯥꯔꯇꯤꯁꯁꯤꯡꯗ ꯀꯃꯥꯏꯅ ꯃꯇꯦꯡ ꯄꯥꯡꯒꯦ ꯍꯥꯏꯕꯗ ꯍꯥꯟꯅꯗꯤ ꯊꯥꯏꯅ ꯃꯇꯝꯒꯤ ꯐꯤꯂꯝꯉꯩꯁꯦ ꯑꯩꯈꯣꯏꯅ ꯁꯨꯝ ꯅꯤꯡꯁꯤꯡꯖꯕ ꯍꯥꯏꯗꯤ ꯕꯤꯗꯤꯑꯣ ꯀ꯭ꯋꯥꯂꯤꯇꯤꯒꯁꯦ ꯀꯩꯏꯝ ꯌꯥꯎꯗꯕ ꯃꯌꯦꯛꯀ ꯏꯁꯦꯡ ꯁꯦꯡꯗꯕ ꯑꯗꯨꯃꯥꯏꯅ ꯇꯧꯋꯤꯗꯅ ꯀꯩꯁꯨ ꯌꯦꯡꯅꯤꯡꯗꯦꯗꯅ ꯐꯤꯂꯝꯗꯨ ꯐꯖꯔꯁꯨ ꯋꯥꯔꯤ ꯐꯖꯔꯁꯨ ꯕꯤꯖꯨꯋꯦꯂꯥꯏꯁꯇꯣ ꯐꯖꯗꯕꯅꯤꯅ ꯑꯗꯨꯝ ꯌꯦꯡꯅꯤꯡꯗꯦꯕ ꯑꯗꯣ ꯍꯧꯖꯤꯛꯀꯤ ꯃꯇꯝꯗꯤ ꯆꯥꯎꯈꯠꯂꯛꯂꯕꯅꯤꯅ ꯑꯩꯁ ꯗꯤꯗ ꯑꯗꯒꯤ ꯐꯣꯔ ꯀꯦꯗ ꯀꯥꯄꯛꯑꯕꯅꯤꯅ ꯕꯤꯗꯤꯑꯣꯁꯦ ꯌꯥꯝ ꯐꯖꯕ ꯐꯣꯔ ꯀꯦ ꯍꯦꯜꯂꯝꯒꯅꯤ ꯃꯣꯏꯗꯣ ꯕꯤꯗꯤꯑꯣꯗꯣ ꯌꯥꯝ ꯐꯖꯅ ꯀꯥꯄꯛꯑꯦꯕ ꯑꯗꯨꯏ ꯃꯇꯥꯡꯗꯗꯤ ꯌꯥꯝ ꯄꯥꯛ ꯈꯪꯉꯨꯗꯕ ꯍꯥꯏꯗꯤ ꯃꯥꯏ ꯕꯤꯗꯤꯑꯣ ꯀ꯭ꯋꯥꯂꯤꯇꯤꯗꯣ ꯈꯪꯉꯨꯗꯇꯥꯔꯁꯨ ꯃꯤꯉꯣꯟꯗ ꯌꯦꯡꯕꯗ ꯌꯥꯝ ꯅꯨꯡꯉꯥꯏꯍꯟꯕꯗꯨ ꯑꯣꯏꯑꯦꯕ ꯑꯗꯒꯤ ꯕꯤꯗꯤꯑꯣ ꯏꯗꯤꯇꯤꯡꯒꯤ ꯁꯣꯞꯋꯦꯌꯥꯔ ꯍꯥꯏꯔꯦ ꯍꯧꯖꯤꯛꯇꯤ ꯃꯌꯥꯝ ꯂꯩꯔꯦ ꯑꯗꯒꯤꯗꯤ ꯏꯗꯤꯇꯤꯡꯗꯁꯨ ꯌꯥꯝꯅ ꯍꯥꯟꯅꯗꯤ ꯐꯤꯂꯝ ꯑꯃꯃꯝꯁꯦ ꯅꯝ ꯂꯣꯏꯔꯒ ꯃꯄꯥꯟ ꯂꯝꯗ ꯃꯄꯥꯟ ꯂꯝꯒꯤ ꯏꯁꯇꯨꯗꯤꯑꯣꯗ ꯊꯥ ꯊꯥꯔꯒ ꯏꯗꯤꯠ ꯇꯧꯋꯦ ꯍꯥꯏꯕ ꯍꯧꯖꯤꯛꯇꯤ ꯇꯦꯛꯅꯣꯂꯣꯖꯤꯒꯤ ꯆꯥꯎꯈꯠꯂꯛꯄꯁꯤꯅ ꯂꯝ ꯈꯨꯗꯤꯡꯃꯛꯇ ꯂꯣꯏ ꯏꯗꯤꯇꯤꯡ ꯏꯁꯇꯨꯗꯤꯑꯣ ꯑꯁꯤ ꯃꯌꯥꯝ ꯂꯩꯔꯛꯄ ꯑꯗꯨꯅ ꯐꯤꯂꯝꯁꯦ ꯌꯥꯝ ꯂꯥꯏꯅ ꯄ꯭ꯔꯣꯗꯛ ꯄꯔꯗꯨꯁ ꯇꯧꯔꯛꯄ ꯉꯝꯕꯗꯣ ꯑꯗꯨ ꯑꯣꯏꯌꯦꯕ ꯑꯗꯒꯤ ꯑꯥꯔꯇꯤꯁꯁꯤꯡꯗ ꯐꯣꯇꯣ ꯁꯨꯠ ꯇꯧꯅꯤꯡꯕ ꯍꯥꯏꯔꯣ ꯑꯗꯒꯤ ꯃꯣꯏꯒꯤ ꯄ꯭ꯔꯣꯐꯨꯂꯤꯌꯣꯁꯨ ꯇꯧꯅꯤꯡꯕ ꯍꯥꯏꯔꯣ ꯑꯗꯨꯗ ꯌꯥꯝ ꯃꯇꯦꯡ ꯄꯥꯡꯕꯗꯣ ꯀꯦꯃꯦꯔꯥꯒꯤ ꯑꯞꯒ꯭ꯔꯦꯗꯁꯦ ꯌꯥꯝ ꯂꯥꯛꯄ ꯑꯗꯨꯅ ꯃꯣꯏꯗ ꯏꯃꯦꯖ ꯀ꯭ꯋꯥꯂꯤꯇꯤ ꯕꯤꯗꯤꯑꯣ ꯀ꯭ꯋꯥꯂꯤꯇꯤ ꯌꯥꯝ ꯂꯩꯔꯛꯑꯦ ꯑꯗꯨꯒ ꯏꯁꯩ ꯃꯛꯇ ꯅꯝꯕ ꯑꯣꯏꯔꯣ ꯍꯥꯟꯅꯗꯤ ꯇꯦꯞ ꯃꯆꯥ ꯑꯃ ꯊꯥꯔꯒ ꯑꯗꯨꯝ ꯅꯝꯃꯦ ꯍꯥꯏ ꯍꯧꯖꯤꯛꯇꯤ ꯏꯁꯄꯤꯀꯔꯁꯤ ꯇꯧꯔꯒ ꯍꯥꯏꯗꯤ ꯑꯥꯔꯇꯤꯁꯁꯤꯡꯗ ꯌꯥꯝꯅ ꯃꯨꯠ ꯂꯩꯍꯟꯕꯗꯣ ꯑꯗꯨꯅ ꯑꯣꯏꯌꯦꯕꯀꯣ ꯑꯗꯨꯒ ꯃꯣꯏꯁꯦ ꯄ꯭ꯔꯐꯣꯔꯃꯦꯟꯁꯁꯦ ꯌꯥꯝꯅ ꯄ꯭ꯔꯣꯝ ꯑꯣꯏꯒꯦꯔꯥ ꯗꯕꯤꯡꯒꯤ ꯑꯣꯏꯒꯦꯔꯥ ꯍꯧꯖꯤꯛꯇꯤ ꯂꯣꯏꯅ ꯇꯦꯛꯅꯤꯛꯁꯦ ꯃꯈꯜ ꯃꯈꯜ ꯁꯤꯖꯤꯟꯅꯔꯦ ꯑꯗꯒꯤ ꯕꯤꯗꯤꯑꯣ ꯏꯗꯤꯇꯤꯡꯒꯤ ꯃꯇꯥꯡꯗ ꯍꯥꯏꯔꯒꯅ ꯀꯂꯔꯁꯦ ꯀꯂꯔꯒꯨꯝꯕꯁꯦ ꯌꯥꯝ ꯍꯥꯞꯄꯦ ꯏꯗꯤꯠ ꯇꯧꯕ ꯀꯥꯟꯗ ꯑꯗꯨꯗꯣ ꯃꯣꯏꯒꯤ ꯀꯂꯔ ꯃꯈꯟ ꯃꯈꯟ ꯆꯦꯟꯖ ꯊꯛ ꯊꯛ ꯇꯧꯍꯟꯕ ꯍꯥꯏꯗꯤ ꯏꯗꯤꯇꯤꯡꯁꯦ ꯌꯥꯝꯅ ꯑꯞꯒ꯭ꯔꯦꯗ ꯇꯧꯔꯛꯑꯦꯕ ꯑꯗꯨꯅ ꯑꯥꯔꯇꯤꯁꯁꯤꯡ ꯑꯃꯗꯤ ꯑꯥꯔꯠ ꯏꯟꯗꯁꯇ꯭ꯔꯤꯗ ꯇꯦꯛꯅꯣꯂꯣꯖꯤꯅ ꯃꯇꯦꯡ ꯌꯥꯝꯅ ꯆꯥꯎꯅ ꯄꯥꯡꯉꯦ ꯇꯦꯛꯅꯣꯂꯣꯖꯤ ꯃꯌꯥꯝꯁꯤ ꯊꯣꯛꯂꯛꯄꯗꯒꯤ ꯃꯣꯏꯒꯤ ꯏꯟꯗꯁꯇ꯭ꯔꯤꯁꯤ ꯍꯦꯟꯅ ꯒ꯭ꯔꯣꯗ ꯂꯩꯔꯛꯄꯩ ꯇꯥꯏꯞꯇ ꯃꯤꯅ ꯍꯦꯟꯅ ꯄꯥꯝꯅꯔꯛꯄꯗꯣ ꯑꯗꯨ ꯑꯣꯏꯔꯛꯑꯦꯕ